ꯑꯩꯅ ꯃꯃꯥꯡ ꯍꯞꯇꯥꯗ ꯃꯥꯍꯤꯡ ꯀꯣꯛꯅꯕ ꯃꯣꯂꯣꯝ ꯑꯃ ꯂꯩꯕꯅꯤ ꯍꯥꯏꯔꯤꯕ ꯃꯣꯂꯣꯝ ꯑꯁꯦ ꯇꯩꯕꯗ ꯑꯩꯒꯤ ꯃꯥꯏꯗ ꯅꯨꯡꯁꯥꯗ ꯊꯣꯛꯑꯒ ꯌꯥꯝꯅ ꯉꯥꯡꯁꯤꯟꯕ ꯑꯃꯗꯤ ꯃꯥꯏ ꯀꯥꯍꯠꯄꯗꯧꯅ ꯇꯧꯕ ꯍꯥꯏꯔꯤꯕ ꯄꯣꯠ ꯑꯁꯤ ꯌꯥꯝꯅ ꯐꯠꯇꯦ